ꯑꯩꯈꯣꯏꯒꯤ ꯂꯩꯀꯥꯏꯗ ꯂꯩꯇ ꯂꯥꯏꯔꯁꯤꯡꯗ ꯄ꯭ꯔꯙꯥꯟ ꯃꯦꯝꯕꯔ ꯄꯤ ꯑꯦꯁ ꯑꯣ ꯃꯩꯔꯥ ꯄꯥꯏꯕꯤ ꯒ꯭ꯔꯨꯞ ꯀꯌꯥ ꯑꯃꯅꯁꯨ ꯃꯇꯦꯡ ꯄꯥꯡꯕꯤ ꯀ꯭ꯔꯥꯏꯝ ꯑꯃ ꯊꯣꯛꯂꯛꯄ ꯃꯇꯝꯗꯁꯨ ꯃꯈꯣꯏꯅ ꯆꯦꯟ ꯆꯣꯡꯗꯨꯅ ꯑꯋꯥꯕꯗ ꯁꯔꯨꯛ ꯌꯥꯕꯤꯗꯨꯅ ꯇꯧꯕꯤ